ꯑꯦꯔꯣꯄ꯭ꯂꯦꯟꯒꯤ ꯑꯩꯈꯣꯏꯅ ꯀꯩꯒꯨꯝꯕ ꯑꯦꯔꯣꯄ꯭ꯂꯦꯟꯗ ꯆꯠꯅꯤꯡꯕ ꯇꯥꯔꯒꯗꯤ ꯍꯥꯟꯅꯗꯤ ꯃꯐꯝ ꯃꯐꯝꯗ ꯆꯠꯂꯒ ꯀꯛꯄ ꯇꯥꯔꯝꯃꯤ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯩꯈꯣꯏꯅ ꯌꯨꯝꯗ ꯂꯩꯔꯒꯁꯨ ꯇꯤꯛꯀꯦꯠ ꯑꯁꯦ ꯀꯛꯄ ꯌꯥꯔꯦ